ꯈꯨꯡꯒꯪ ꯑꯃꯁꯨꯡ ꯁꯍꯔꯒꯤ ꯃꯐꯝꯁꯤꯡꯗꯒꯤ ꯃꯁꯥꯟꯅꯁꯤꯡ ꯁꯥꯟꯅꯕꯒꯤ ꯃꯔꯛꯇ ꯂꯩꯕ ꯈꯦꯠꯅꯕ ꯑꯁꯤ ꯑꯩꯈꯣꯏꯒꯤ ꯈꯨꯡꯒꯪꯒꯤꯅ ꯑꯩꯈꯣꯏꯒꯤ ꯂꯝꯄꯥꯛ ꯑꯄꯥꯛꯄ ꯀꯌꯥ ꯑꯃ ꯂꯩꯗꯨꯅ ꯕꯣꯜ ꯁꯥꯟꯅꯕꯗ ꯀꯩꯁꯨ ꯋꯥꯅꯤꯡꯉꯥꯏ ꯑꯣꯏꯗꯦ ꯍꯥꯏꯕꯗꯤ ꯂꯝ ꯌꯥꯝꯅ ꯂꯩ ꯑꯗꯨꯒ ꯁꯍꯔꯒꯤꯅ ꯈꯦꯠꯅꯕꯁꯤꯅ ꯁꯍꯔꯒꯤꯗꯗꯤ ꯑꯩꯈꯣꯏꯒꯤ ꯑꯌꯥꯝꯕ ꯃꯇꯝꯗ ꯑꯩꯈꯣꯏꯒꯤ ꯑꯥꯎꯗꯣꯔ ꯒꯦꯝꯁꯦ ꯀꯌꯥ ꯁꯥꯟꯅꯗꯦ ꯑꯅꯝꯕꯅ ꯏꯟꯗꯣꯔꯒꯨꯝꯕ ꯑꯗꯒꯤ ꯑꯩꯈꯣꯏꯒꯤ ꯐꯨꯠꯕꯣꯜꯒꯨꯝꯕ ꯁꯥꯟꯅꯕ ꯃꯁꯥꯟꯅ ꯑꯃ ꯁꯥꯟꯅꯔꯒꯁꯨ ꯑꯩꯈꯣꯏꯒꯤ ꯇꯔꯐ ꯑꯣꯏꯅ ꯍꯥꯡꯕ ꯑꯁꯤꯗ ꯆꯠꯂꯒ ꯁꯥꯟꯅꯕ ꯑꯗꯨꯒ ꯑꯩꯈꯣꯏꯒꯤ ꯁꯍꯔꯒꯤ ꯁꯍꯔꯅ ꯈꯨꯗꯣꯡ ꯆꯥꯕ ꯈꯔꯗꯤ ꯐꯪꯉꯦ ꯍꯥꯏꯕ ꯇꯥꯏ ꯃꯔꯝꯗꯤ ꯃꯣꯏꯗ ꯐꯦꯁꯤꯂꯤꯇꯤ ꯌꯥꯝꯅ ꯐꯪꯕ ꯍꯦꯜꯂꯤ ꯃꯔꯝꯗꯤ ꯑꯩꯈꯣꯏꯒꯤ ꯗꯥꯏꯠ ꯆꯥꯅ ꯊꯛꯅꯕ ꯂꯩꯅꯤꯡꯂꯁꯨ ꯑꯗꯨꯝ ꯏꯐꯪꯗ ꯐꯪꯉꯤ ꯑꯗꯨꯒ ꯁꯍꯔꯒꯤꯗꯤ ꯑꯌꯥꯝꯕꯅ ꯀꯩꯁꯨ ꯂꯥꯏꯔꯕ ꯍꯥꯏꯁꯦ ꯀꯌꯥ ꯄꯥꯛꯅ ꯂꯩꯒꯟꯗꯦ ꯑꯗꯨꯅ ꯆꯥꯅ ꯊꯛꯅꯕ ꯂꯩꯕ ꯃꯇꯝꯗ ꯋꯥꯅꯤꯡꯉꯥꯏ ꯑꯣꯏꯗꯦ ꯑꯗꯨꯒ ꯑꯩꯈꯣꯏꯒꯤ ꯈꯨꯡꯒꯪꯒꯤ ꯑꯉꯥꯡꯁꯤꯡꯁꯤꯗꯗꯤ ꯁꯥꯟꯅꯕ ꯃꯇꯝꯗ ꯑꯩꯈꯣꯏꯒꯤ ꯆꯥꯟꯅ ꯊꯛꯅꯕ ꯗꯥꯏꯠ ꯑꯩꯈꯣꯏꯒꯤ ꯁꯥꯟꯅꯕꯗ ꯆꯪꯕ ꯃꯁꯥꯟꯅꯒꯤ ꯏꯀ꯭ꯋꯤꯞꯃꯦꯟꯁꯤꯡ ꯑꯗꯨ ꯂꯩꯕꯗ ꯈꯤꯇꯪ ꯐꯔꯛ ꯇꯥꯏ ꯍꯥꯏꯕꯗꯤ ꯈꯨꯡꯒꯪ ꯍꯥꯏꯕꯁꯤꯗꯤ ꯈꯔ ꯂꯥꯏꯔꯕꯅꯤꯅ ꯈꯔ ꯀꯥ ꯍꯦꯟꯅ ꯂꯩꯕꯅꯤꯅ ꯑꯩꯈꯣꯏꯒꯤ ꯆꯥꯅ ꯊꯛꯅꯕ ꯂꯩꯕ ꯏꯀ꯭ꯋꯤꯞꯃꯦꯟ ꯂꯩꯕꯁꯤꯡ ꯑꯁꯤ ꯈꯤꯇꯪ ꯈꯨꯗꯣꯡ ꯆꯥꯗꯕ ꯑꯣꯏ ꯁꯤꯃꯛ ꯑꯁꯤ ꯈꯔꯁꯦ ꯈꯦꯠꯅꯩ ꯍꯥꯏꯅ ꯍꯥꯏꯖꯅꯤꯡꯏ ꯑꯩ